ꯂꯥꯏꯅꯤꯡꯒꯤ ꯑꯣꯏꯕ ꯑꯔꯥꯟꯕ ꯊꯥꯖꯕꯁꯤꯡꯒꯤ ꯃꯇꯥꯡꯗ ꯀꯃꯟ ꯑꯣꯏꯕ ꯁꯨꯄꯔꯁꯇꯤꯁꯟ ꯈꯔꯗꯤ ꯑꯍꯥꯟꯕꯗ ꯃꯤꯡꯖꯦꯟ ꯊꯨꯒꯥꯏꯕ ꯃꯤꯡꯖꯦꯟ ꯊꯨꯒꯥꯏꯕꯅ ꯃꯤꯑꯣꯏꯕ ꯑꯃꯒꯤ ꯆꯍꯤ ꯇꯔꯦꯠꯀꯤ ꯕꯦꯗ ꯂꯛ ꯍꯥꯏꯕꯗꯨ ꯑꯣꯏ ꯍꯥꯏꯕꯁꯤ ꯑꯃ ꯂꯩ ꯑꯅꯤꯁꯨꯕꯗ ꯑꯃꯨꯕ ꯍꯧꯗꯣꯡꯅ ꯂꯝꯕꯤꯗ ꯁꯝꯈꯤꯕ ꯃꯇꯝꯗ ꯋꯦꯁꯇ꯭ꯔꯟ ꯀꯜꯆꯔꯗꯁꯨ ꯌꯥꯝꯅ ꯆꯠꯅꯔꯝꯃꯤ ꯃꯁꯤꯒꯤ ꯁꯨꯄꯔꯁꯇꯤꯁꯟ ꯑꯁꯤ ꯃꯁꯤꯅ ꯕꯦꯗ ꯂꯛ ꯑꯣꯏ ꯍꯥꯏꯕꯗꯨꯁꯨ ꯊꯥꯖꯅꯔꯝꯃꯤ ꯃꯔꯤꯁꯨꯕꯗ ꯐ꯭ꯔꯥꯏꯗꯦꯒꯤ ꯇꯥꯡ ꯇꯔꯥꯍꯨꯝꯗꯣꯏꯁꯤꯗ ꯌꯥꯝꯅ ꯑꯟꯂꯛꯀꯤ ꯗꯦꯁꯅꯤ ꯍꯥꯏꯅ ꯀꯜꯆꯔ ꯃꯌꯥꯝ ꯀꯌꯥ ꯑꯃꯔꯣꯝꯗ ꯊꯥꯖꯅꯔꯤ ꯂꯣꯏꯅ ꯂꯣꯏꯅꯅ ꯍꯣꯔꯁ ꯁꯨ ꯍꯥꯏꯕꯗꯤ ꯁꯒꯣꯜꯒꯤ ꯈꯣꯡꯎꯞ ꯃꯁꯤꯁꯤꯅ ꯑꯩꯈꯣꯏꯒꯤ ꯗꯣꯔꯗ ꯌꯥꯟꯕ ꯃꯇꯝꯗ ꯑꯩꯈꯣꯏꯒꯤ ꯕꯦꯠ ꯂꯛ ꯍꯥꯏꯅ ꯊꯥꯖꯅꯔꯝꯃꯤ ꯃꯁꯤꯁꯤꯡ ꯑꯁꯤ ꯗꯦꯜ ꯇꯧꯕ ꯃꯇꯝꯗ ꯑꯩꯈꯣꯏꯒꯤ ꯏꯗꯨꯀꯦꯁꯟ ꯑꯦꯟ ꯑꯦꯋꯔꯅꯦꯁ ꯇꯧꯕ ꯗꯔꯀꯥꯔ ꯇꯥꯏ ꯂꯣꯏꯅ ꯂꯣꯏꯅꯅ ꯀ꯭ꯔꯤꯇꯤꯀꯦꯜ ꯊꯤꯡꯀꯤꯡ ꯑꯁꯤꯕꯨ ꯃꯤꯑꯣꯏꯕꯁꯤꯡꯗ ꯁꯤꯌꯔ ꯇꯧꯕꯤꯕ ꯑꯍꯨꯝꯁꯨꯕꯗ ꯁꯥꯏꯟꯇꯤꯐꯤꯛ ꯂꯤꯇꯔꯦꯁꯤ ꯄꯤꯕꯤꯕ ꯑꯗꯨꯒ ꯂꯣꯏꯅ ꯂꯣꯏꯅꯅ ꯄꯣꯁꯤꯇꯤꯞ ꯑꯜꯇꯔꯅꯦꯇꯤꯞꯁꯤꯡ ꯀꯔꯤ ꯑꯣꯏꯕ ꯌꯥꯕꯒꯦ ꯍꯥꯏꯕꯗꯨꯒꯤ ꯃꯇꯥꯡꯗ ꯁꯄꯣꯔꯠ ꯇꯧꯕꯤꯕ ꯃꯤꯑꯣꯏꯁꯤꯡꯗ ꯅꯠꯇ꯭ꯔꯒꯅ ꯅꯧꯅ ꯍꯧꯒꯠꯂꯤꯕ ꯏꯁꯨꯁꯤꯡꯁꯤꯗ ꯑꯩꯈꯣꯏꯅ ꯁꯄꯣꯔꯠ ꯇꯧꯕ ꯌꯥꯒꯅꯤ